ꯈ꯭ꯋꯥꯏꯗꯒꯤ ꯅꯨꯡꯉꯥꯏꯈꯤꯕ ꯄꯨꯟꯁꯤꯒꯤ ꯇꯥꯡꯀꯛ ꯑꯃ ꯍꯥꯏꯔꯒꯗꯤ ꯑꯩꯍꯥꯛꯅ ꯅꯤꯠ ꯁꯦꯂꯦꯛꯁꯟ ꯐꯪꯕ ꯑꯍꯨꯝꯂꯛ ꯊꯥꯔ ꯃꯇꯨꯡꯗ ꯅꯤꯠ ꯁꯦꯂꯦꯛꯁꯟ ꯐꯪꯕꯁꯦ ꯑꯩ ꯌꯥꯝ ꯊꯤꯅ ꯅꯨꯡꯉꯥꯏꯖꯕ ꯑꯗꯨꯝꯕ ꯄꯨꯟꯁꯤꯒꯤ ꯀꯩꯍꯥꯏꯅꯤ ꯇꯥꯡꯀꯛ ꯑꯃꯈꯛꯅꯤ